ꯑꯥ ꯍꯜꯂꯣ ꯑꯥ ꯑꯥ ꯑꯧ ꯃꯥꯅꯤ ꯃꯥꯅꯤ ꯀꯔꯤ ꯀꯔꯤ ꯍꯪꯕꯤꯗꯣꯏꯅꯣ ꯁꯥꯏꯀꯜꯒꯤ ꯃꯈꯜ ꯃꯌꯥꯝ ꯂꯩ ꯂꯩꯖꯩ ꯑꯗꯨꯝ ꯍꯪꯕꯤꯔꯛꯎ ꯌꯥꯅꯤ ꯑꯣ ꯁꯣꯝꯒꯤ ꯀꯩꯅꯣꯒꯤ ꯗꯨꯀꯥꯟ ꯍꯥꯡꯕꯒꯤ ꯑꯣꯏꯔꯕ꯭ꯔꯥ ꯑꯥ ꯑꯣ ꯑꯣ ꯑꯥ ꯁꯥꯏꯀꯜꯁꯦ ꯃꯈꯜ ꯃꯌꯥꯝ ꯂꯩ ꯑꯩꯈꯣꯏꯒꯤ ꯅꯨꯄꯤꯃꯆꯥꯒꯤꯁꯨ ꯂꯦꯗꯤ ꯕꯥꯔꯠꯀꯨꯝꯕ ꯑꯗꯒꯤꯗꯤ ꯅꯨꯄꯥꯒꯤ ꯀꯦꯞꯇꯦꯟꯒꯨꯝꯕ ꯑꯗꯨꯝ ꯑꯗꯨꯝ ꯑꯦꯕꯥꯏꯂꯦꯕꯜ ꯑꯣꯏꯅꯤ ꯍꯥꯏ ꯇꯥꯔꯦ ꯁꯣꯝꯒꯤ ꯑꯄꯥꯝꯕꯗꯣ ꯑꯗꯨꯝ ꯂꯥꯛꯑꯒ ꯈꯟꯕꯤꯔꯔꯁꯨ ꯌꯥꯅꯤ ꯗꯨꯀꯥꯟꯗ ꯑꯗꯨꯃꯥꯏꯅ ꯑꯗꯨꯝ ꯀꯟꯇꯦꯛ ꯇꯧꯁꯦ ꯀꯔꯤ ꯑꯗꯨꯃꯥꯏꯅ ꯑꯥ ꯑꯥ ꯑꯥ ꯃꯈꯜ ꯑꯧ ꯍꯥꯏꯕꯗꯤ ꯀꯦꯞꯇꯦꯟꯗꯨꯗꯤ ꯂꯣꯏꯅꯃꯛꯇꯤ ꯀꯃꯟꯗꯤ ꯑꯣꯏꯗꯅꯀꯣ ꯑꯗꯨꯗꯨ ꯑꯗꯨ ꯅꯠꯇꯕꯤꯗ ꯍꯥꯏꯗꯤ ꯅꯨꯄꯤꯒꯤ ꯇꯥꯏꯞꯇ ꯍꯥꯏꯗꯤ ꯂꯦꯗꯤ ꯕꯥꯔꯠꯀꯨꯝꯕꯁꯤꯅ ꯈꯤꯇꯪ ꯅꯨꯄꯤꯒꯤ ꯇꯥꯏꯞ ꯑꯣꯏꯅ ꯆꯪꯉꯦꯕ ꯑꯗꯨꯗꯨꯅ ꯃꯃꯟꯁꯨ ꯈꯔꯗꯤ ꯑꯗꯨꯝ ꯈꯦꯠꯅꯔꯛꯀꯅꯤ ꯑꯗꯨꯒꯤ ꯑꯗꯨꯒꯤꯅꯦ ꯑꯗꯨ ꯑꯗꯨꯝ ꯁꯣꯝꯅ ꯑꯗꯨꯝ ꯍꯥꯏꯗꯤ ꯀꯦꯞꯇꯦꯟꯗꯨꯗ ꯂꯣꯏꯃꯛ ꯄꯥꯝꯃꯒꯁꯨ ꯑꯗꯨꯝ ꯀꯃꯟ ꯑꯣꯏꯅ ꯁꯤꯖꯤꯟꯅꯕꯗꯤ ꯌꯥꯏꯑꯕ ꯅꯨꯄꯥ ꯅꯨꯄꯤ ꯑꯅꯤꯃꯛ ꯌꯥꯔꯦ ꯑꯗꯨ ꯑꯣꯏꯔꯒꯗꯤ ꯑꯗꯨꯗ ꯄꯥꯝꯕꯤꯕ꯭ꯔꯥ ꯅꯠꯇ꯭ꯔꯒ ꯑꯗꯨꯝ ꯇꯣꯉꯥꯟ ꯇꯣꯉꯥꯟꯅ ꯂꯧꯕꯤꯅꯤꯡꯕ꯭ꯔꯥ ꯃꯃꯟꯗꯤ ꯈꯤꯇꯪ ꯍꯧꯖꯤꯛꯀꯤ ꯀꯦꯞꯇꯦꯟꯗꯣ ꯑꯗꯨꯗꯨꯅ ꯈꯤꯇꯪꯗꯤ ꯇꯥꯕꯅꯦ ꯑꯗꯨꯗꯨꯒ ꯂꯦꯗꯤ ꯕꯔꯠꯀꯨꯝꯕꯅꯗꯤ ꯈꯔꯗꯤ ꯍꯦꯜꯂꯛꯀꯅꯤ ꯃꯥꯒꯤ ꯃꯃꯟꯗꯣ ꯑꯣ ꯌꯥꯅꯤ ꯌꯥꯅꯤ ꯑꯗꯨꯗꯤ ꯑꯥ ꯑꯧ ꯂꯩꯅꯤ ꯃꯁꯤꯡ ꯇꯔꯥꯒꯨꯝꯕ ꯌꯥꯅꯤ ꯑꯗꯣ ꯁꯣꯝꯒꯤꯁꯦ ꯀꯩꯅꯣꯁꯦ ꯂꯝꯁꯦ ꯑꯗꯨꯝ ꯑꯩꯈꯣꯏꯒꯤ ꯁ꯭ꯋꯥꯏꯁꯤꯗ ꯑꯗꯨꯝ ꯑꯣꯏꯒꯗꯣꯏꯔꯥ ꯑꯗꯨꯝ ꯗꯦꯂꯤꯚꯔꯤ ꯁꯥꯔꯚꯤꯁꯁꯨ ꯑꯗꯨꯝ ꯌꯥꯏꯌꯦꯕꯀꯣ ꯑꯩꯈꯣꯏꯒꯤ ꯀꯩꯅꯣꯒꯨꯝꯕ ꯒꯥꯔꯤꯒꯨꯝꯕꯅ ꯑꯗꯨꯝ ꯊꯤꯜꯂꯁꯨ ꯑꯗꯨꯒ ꯁꯣꯝꯅ ꯍꯥꯟꯅ ꯂꯥꯛꯑꯒ ꯗꯨꯀꯥꯟꯗ ꯂꯥꯛꯑꯒ ꯃꯥꯒꯤ ꯀꯩꯅꯣꯁꯤꯡꯗꯣ ꯍꯥꯟꯅ ꯌꯦꯡꯕꯤꯔꯒ ꯊꯤꯜꯂꯛꯎ ꯍꯥꯏꯕ꯭ꯔꯥ ꯅꯠꯇ꯭ꯔꯒ ꯂꯧꯕ ꯂꯥꯛꯀꯦ ꯍꯥꯏꯕ꯭ꯔꯥ ꯑꯗꯨꯝ ꯑꯄꯥꯝꯕꯗꯨ ꯑꯗꯨꯝ ꯍꯥꯏꯕꯤꯔꯛꯑꯣ ꯑꯗꯨꯒ ꯃꯃꯟꯗꯨꯁꯨ ꯂꯥꯛꯑꯒ ꯑꯗꯨꯝ ꯁꯥꯟꯅꯁꯤ ꯍꯥꯏꯕ꯭ꯔꯥ ꯀꯃꯥꯏꯅ ꯈꯜꯂꯤ ꯑꯗꯨ ꯑꯗꯨꯝ ꯍꯥꯏꯕꯤꯔꯛꯑꯣ ꯑꯥ ꯍꯣꯏ ꯍꯣꯝ ꯗꯤꯂꯤꯚꯔꯤ ꯌꯥꯅꯤ ꯌꯥꯕꯗꯤ ꯌꯥꯅꯤ ꯑꯗꯨ ꯁꯥꯏꯀꯜꯁꯤꯡꯗꯣ ꯑꯗꯨꯝ ꯌꯦꯡꯗ꯭ꯔꯒꯁꯨ ꯑꯩꯈꯣꯏꯅ ꯑꯗꯨꯝ ꯈꯜꯂꯒ ꯍꯥꯞꯄꯗ ꯑꯗꯨꯝ ꯌꯥꯒꯗ꯭ꯔꯥ ꯑꯗꯨꯒꯤ ꯑꯥ ꯑꯥ ꯑꯥ ꯑꯥ ꯑꯥ ꯑꯣ ꯃꯃꯜꯁꯦ ꯑꯧ ꯊꯤꯜꯂꯛꯄꯒꯤꯗꯨꯃ ꯑꯗꯨꯝ ꯐꯣꯇꯣꯗꯣ ꯑꯗꯨꯝ ꯊꯥꯖꯔꯛꯑꯒꯦ ꯍꯣꯔꯦꯟꯁꯦ ꯀꯩꯅꯣ ꯇꯧꯔꯒ ꯑꯩ ꯍꯧꯖꯤꯛꯇꯤ ꯗꯨꯀꯥꯟꯗꯗꯤ ꯂꯩꯇ꯭ꯔꯦꯕꯀꯣ ꯑꯉꯥꯡꯁꯤꯡꯗ ꯍꯥꯏꯔꯒ ꯑꯗꯨꯝ ꯊꯥꯍꯜꯂꯛꯑꯒꯦ ꯋꯥꯆꯞ ꯅꯝꯕꯔ ꯁꯤꯒꯤ ꯅꯝꯕꯔꯁꯤꯗ ꯑꯗꯨꯝ ꯌꯥꯒꯗ꯭ꯔꯥ ꯀꯃꯥꯏꯅ ꯍꯥꯏꯗꯤ ꯑꯇꯣꯞꯄ ꯅꯝꯕꯔꯗ ꯑꯣꯏꯕ꯭ꯔꯥ ꯁꯤꯗ ꯑꯗꯨꯝ ꯑꯣꯏꯒꯗ꯭ꯔꯥ ꯑꯥ ꯑꯗꯨꯒ ꯍꯣꯏ ꯁꯥꯔ ꯐꯔꯦ ꯐꯔꯦ ꯑꯗꯨꯗꯤ ꯑꯥ ꯌꯥꯝ ꯅꯨꯡꯉꯥꯏꯖꯔꯦ ꯑꯥ ꯑꯥ